ꯏꯝꯐꯥꯜ ꯋꯦꯁ ꯖꯤꯂꯥ ꯑꯁꯤꯗ ꯆꯠꯅꯕꯤ ꯃꯇꯨꯡ ꯏꯟꯅ ꯅꯥꯠꯀꯤ ꯑꯣꯏꯕ ꯀꯨꯝꯃꯩꯁꯤꯡ ꯄꯥꯡꯊꯣꯛꯄ ꯃꯇꯝꯗ ꯑꯩꯈꯣꯏ ꯁꯝꯅ ꯍꯥꯏꯔꯀꯥꯟꯗ ꯀꯨꯝꯃꯩꯁꯤꯡ ꯑꯗꯨꯗꯤ ꯆꯦꯔꯥꯎꯕꯥ ꯅꯤꯉꯣꯟ ꯆꯥꯀꯧꯕ ꯃꯦꯔꯥ ꯍꯧꯆꯣꯡꯕꯥ ꯔꯥꯝꯖꯥꯟ ꯏꯗꯨ ꯐꯇꯔꯝ ꯑꯁꯨꯝꯕ ꯀꯌꯥ ꯑꯁꯤ ꯑꯩꯈꯣꯏꯅꯥ ꯆꯠꯅꯕꯤ ꯑꯣꯏ ꯊꯧꯔꯝ ꯄꯥꯡꯊꯣꯏ